ꯍꯂꯣ ꯑꯣ ꯀꯅꯥ ꯑꯣꯏꯕꯤꯔꯕꯅꯣ ꯃꯥꯅꯦ ꯃꯥꯅꯦ ꯐꯤ ꯌꯣꯟꯕ ꯗꯨꯀꯥꯟꯅꯦ ꯋꯤꯟꯇꯔ ꯃꯇꯝꯗꯅ ꯋꯤꯟꯇꯔ ꯌꯣꯜꯂꯦ ꯁꯃꯔꯗꯅ ꯁꯃꯔꯁꯨ ꯊꯝꯃꯦ ꯑꯗꯨꯝ ꯑꯁꯤꯅꯤ ꯍꯥꯏꯕ ꯂꯩꯇꯦ ꯑꯗꯣ ꯍꯧꯖꯤꯛ ꯍꯧꯖꯤꯛꯀꯤ ꯑꯣꯏꯅꯗꯤ ꯋꯤꯟꯇꯔꯒꯤ ꯊꯝꯕ ꯗꯨꯀꯥꯟ ꯑꯣꯏꯕ ꯇꯥꯔꯦ ꯀꯔꯤ ꯀꯔꯤ ꯄꯥꯝꯒꯦ ꯍꯣꯏ ꯑꯗꯨꯁꯨ ꯂꯣꯏꯅ ꯂꯩꯒꯅꯤ ꯖꯦꯛꯀꯦꯠ ꯅꯨꯄꯥꯃꯆꯥꯒꯤ ꯖꯦꯛꯀꯦꯠ ꯑꯣ ꯂꯩꯂꯩꯅꯤ ꯂꯩꯅꯤ ꯀꯥꯁꯃꯤꯔꯤ ꯁꯥꯜꯁꯦ

ꯖꯦꯛꯀꯦꯠ ꯂꯩꯌꯦ ꯍꯩꯁ ꯑꯦꯟ ꯑꯦꯝꯒꯤ ꯀꯣꯄꯤ ꯇꯧꯕ ꯑꯗꯨꯒꯨꯝꯕ ꯁ꯭ꯋꯦꯇꯔꯁꯨ ꯂꯩꯌꯦ ꯂꯣꯡ ꯄꯦꯟꯁꯨ ꯂꯩꯌꯦꯀꯣ ꯂꯣꯏꯅ ꯅꯨꯄꯤꯒꯤ ꯑꯌꯥꯝꯕ ꯂꯣꯏꯅ ꯑꯌꯥꯝꯕꯗꯤ ꯅꯨꯄꯤꯒꯤ ꯑꯣꯏꯔꯦ ꯑꯩꯒꯤꯁꯤ ꯅꯨꯄꯥꯒꯤ ꯍꯥꯏꯔꯒ ꯖꯦꯛꯀꯦꯠꯀꯨꯝꯕ ꯈꯔ ꯂꯩꯀꯣ ꯂꯣꯡ ꯄꯦꯟ ꯈꯔ ꯂꯩꯌꯦ ꯖꯤꯟꯒꯤ ꯍꯥ ꯃꯃꯜꯁꯦ ꯃꯃꯜꯁꯦ ꯑꯩꯅ ꯆꯧꯔꯥꯛꯅ ꯑꯁꯤꯗꯒꯤ ꯑꯧ ꯆꯧꯔꯥꯛꯅ ꯅꯉꯣꯟꯗ ꯍꯥꯏꯔꯛꯏꯁꯤꯅꯦ ꯍꯧꯖꯤꯛ ꯀꯨꯏꯟꯁꯂꯦꯟꯒꯤ ꯃꯃꯜꯗꯣ ꯆꯥꯇ꯭ꯔꯦꯠꯒꯤ ꯍꯧꯔ ꯂꯤꯁꯤꯡ ꯑꯍꯨꯝ ꯄꯤꯕꯐꯥꯎ ꯂꯩꯌꯦꯕꯀꯣ ꯁ꯭ꯋꯦꯇꯔꯗ ꯅꯨꯄꯤꯒꯤꯗ ꯅꯨꯄꯥꯒꯤꯁꯨ ꯅꯨꯄꯥꯒꯤꯗꯤ ꯆꯃꯔꯤ ꯌꯥꯡꯈꯩ ꯍꯣꯜꯁꯦꯜꯗ ꯑꯗꯨ ꯄꯤꯕꯐꯥꯎ ꯂꯩꯌꯦ ꯎꯝ ꯅꯠꯇꯦ ꯁ꯭ꯋꯦꯇꯔꯅꯦ ꯖꯦꯛꯀꯦꯠꯇꯗꯤꯅꯦ ꯖꯦꯛꯀꯦꯠꯁꯤꯗꯤ ꯂꯤꯁꯤꯡ ꯑꯃ ꯆꯃꯉꯥ ꯑꯁꯨꯃꯥꯏꯅ ꯋꯤꯟ ꯄ꯭ꯔꯨꯞꯀꯤꯁꯨ ꯂꯩꯌꯦꯕ ꯂꯤꯠꯄ ꯌꯥꯕ ꯎꯝ ꯐꯔ ꯌꯥꯎꯕ ꯂꯨꯝꯒꯗꯕ ꯄꯣꯠ ꯌꯥꯝ ꯂꯩꯅꯦ ꯌꯥꯝ ꯂꯩꯅꯦ ꯂꯥꯛꯑꯣꯅꯦ ꯎꯝ ꯅꯪ ꯅꯆꯥꯅꯨꯄꯥꯒꯤ ꯅꯆꯥꯁꯤꯡꯒꯤꯔꯣ ꯅꯠꯇ꯭ꯔꯒ ꯀꯅꯥꯒꯤꯅꯣ ꯌꯥꯅꯤ ꯌꯥꯅꯤ ꯑꯩ ꯂꯣꯏꯅ ꯑ ꯑ ꯍꯣꯏ ꯍꯣꯏ ꯑꯗꯨ ꯂꯣꯏꯅꯃꯛ ꯑꯩ ꯍꯣꯜꯁꯦꯜꯗ ꯌꯦꯡꯉꯒ ꯁꯥꯕꯤꯒꯦ ꯅꯪ ꯌꯣꯟꯕ ꯌꯥꯅꯕ ꯑꯇꯩ ꯑꯇꯩꯁꯨ ꯂꯣꯏꯅ ꯂꯧꯁꯦ ꯄꯨꯡ ꯃꯥꯄꯜꯒꯤꯗꯨꯗ ꯍꯥꯡꯒꯅꯤ ꯑꯗꯨꯗ ꯂꯥꯛꯄꯤꯔꯣ ꯌꯧꯔꯛꯑꯣ ꯌꯧꯔꯛꯑꯣ ꯄꯩꯁꯥꯒꯗꯣ ꯈꯔ ꯌꯥꯝ ꯄꯨꯔꯒ ꯂꯥꯛꯑꯣ ꯑꯧ ꯍꯣꯏ ꯐꯔꯦ ꯐꯔꯦ ꯑꯗꯨꯗꯤ ꯍꯌꯦꯡ ꯍꯌꯦꯡ ꯑꯌꯨꯛ ꯎꯅꯔꯁꯤꯀꯣ ꯎꯝ ꯊꯝꯃꯣ ꯊꯝꯃꯣ ꯊꯝꯃꯣ